ꯍꯜꯂꯣ ꯑꯥꯎ ꯇꯥꯕ꯭ꯔꯥ ꯀꯔꯤ ꯇꯧꯔꯒ ꯂꯩꯌꯦ ꯉꯁꯤ ꯀꯔꯤ ꯇꯧꯅꯤ ꯅꯪꯒꯤ ꯅꯪꯒꯤ ꯃꯈꯣꯜ ꯐꯖꯅ ꯇꯥꯗꯕ ꯇꯥꯔꯦ ꯇꯥꯔꯦ ꯂꯥꯏꯟ ꯀꯌꯥ ꯐꯠ ꯑꯗꯨ ꯈ꯭ꯔꯤꯁꯃꯥꯁ ꯈꯨꯟꯗ ꯆꯠꯀꯦꯔꯥ

ꯑꯩꯈꯣꯏꯁꯨ ꯆꯠꯀꯅꯤ ꯑꯩꯈꯣꯏꯁꯨ ꯅꯣꯏꯌꯨꯝꯗ ꯅꯣꯏ ꯔꯣꯝꯗ ꯑꯣꯏꯅ ꯌꯥꯎꯕ ꯂꯥꯛꯁꯤꯔꯥ ꯀꯣꯏꯔꯛꯀꯦꯅꯦ ꯑꯥ ꯑꯩꯁꯨ ꯅꯪꯉꯣꯟꯗ ꯀꯣꯜ ꯇꯧꯒꯦꯅ ꯂꯩꯕꯅꯦꯕ ꯑꯗꯨ ꯂꯥꯛꯄ ꯌꯥꯕ꯭ꯔꯣ ꯅꯣꯏꯗ ꯌꯥꯎꯕꯗꯣ ꯀꯔꯤ ꯀꯔꯤ ꯀꯃꯥꯏꯅ ꯁꯦꯂꯦꯕ꯭ꯔꯦꯠ ꯇꯧꯕ꯭ꯔꯥ ꯅꯣꯏꯗꯤ ꯀꯨꯝꯍꯩꯗꯨ ꯅꯨꯡꯊꯤꯜꯗ ꯁꯥꯟꯅꯕ ꯈꯣꯠꯄꯒꯨꯝꯕ ꯂꯩꯕ꯭ꯔꯥ ꯁꯥꯟꯅꯅꯤꯡꯉꯦ ꯑꯩꯗꯤ ꯐꯨꯠꯕꯣꯜ ꯕꯣꯂꯤꯕꯣꯜꯒꯨꯝꯕ ꯁꯥꯟꯅꯅꯤꯡꯉꯦꯕ ꯆꯥꯛ ꯆꯥꯕꯗꯤ ꯀꯔꯤ ꯑꯣꯛꯁꯥ ꯆꯥꯗꯕ ꯀꯨꯏꯔꯦ ꯑꯣꯛꯁꯥ ꯆꯥꯅꯤꯡꯉꯦ ꯑꯣꯛꯁꯥ ꯆꯥꯕ ꯂꯥꯛꯀꯦ ꯑꯣ ꯑꯗꯨꯗꯤ ꯑꯩꯈꯣꯏꯁꯤ ꯅꯣꯏꯔꯣꯝꯗ ꯂꯥꯛꯑꯒ ꯌꯥꯎꯔꯒꯦ ꯅꯣꯏ ꯅꯊꯟ ꯇꯧꯕꯗꯨ ꯅꯨꯡꯉꯥꯏꯇꯦ ꯎꯝ ꯑꯥ ꯌꯥꯏꯅꯦ ꯆꯠꯁꯦ ꯆꯠꯅꯤꯡꯉꯦ ꯑꯩꯁꯨ ꯌꯦꯡꯉꯁꯦ ꯍꯣꯏ ꯍꯣꯏ ꯍꯣꯏ ꯈ꯭ꯔꯤꯁꯇꯦꯟꯁꯤꯡꯒꯤ ꯗꯃꯛ ꯈ꯭ꯔꯤꯁꯇꯦꯟꯁꯤꯡꯒꯤ ꯐꯦꯁꯇꯤꯚꯦꯜꯗꯤ ꯈ꯭ꯔꯤꯁꯃꯥꯁꯅ ꯈ꯭ꯋꯥꯏꯗꯒꯤ ꯆꯥꯎꯕꯅꯤꯅ ꯑꯥ ꯍꯣꯏ ꯍꯣꯏ ꯑꯗꯨ ꯃꯊꯪꯗꯁꯨ ꯄꯥꯎ ꯐꯥꯎꯅꯁꯦ ꯑꯥ ꯊꯝꯃꯦ